ꯍꯜꯂꯣ ꯁꯤꯕꯨ ꯀꯥꯡꯄꯣꯛꯄꯤ ꯋꯥꯔꯠ ꯅꯝꯕꯔ ꯁꯤꯛꯇ ꯂꯩꯕ ꯀꯩꯅꯣ ꯕꯦꯡꯒꯤ ꯃꯦꯅꯦꯖꯔꯗꯣ ꯑꯣꯏꯗꯣꯏ ꯅꯠꯇ꯭ꯔꯣ ꯑꯩꯁꯦ ꯍꯟꯗꯛ ꯑꯦꯁ ꯕꯤ ꯑꯥꯏꯒꯤ ꯑꯦꯀꯥꯎꯟ ꯑꯃ ꯍꯥꯡꯕ ꯄꯥꯝꯕ ꯑꯗꯨꯗ ꯀꯔꯤ ꯀꯔꯤ ꯆꯪꯒꯦ ꯍꯥꯏꯕꯗꯣ ꯍꯥꯏꯐꯦꯠꯇꯪ ꯍꯥꯏꯕꯤꯔꯛꯀꯗ꯭ꯔꯥ ꯑꯥ ꯗꯥꯏꯔꯦꯛ ꯑꯣꯏꯅ ꯍꯥꯡꯕꯗ ꯑꯥ ꯕ꯭ꯔꯗꯔ ꯑꯝꯇ ꯉꯥꯏꯈꯣꯀꯣ ꯑꯩ ꯍꯥꯏꯐꯦꯠꯇꯪ ꯏꯁꯤꯜꯍꯧꯒꯦ ꯑꯣ ꯍꯥꯏꯕꯤꯔꯣ ꯕ꯭ꯔꯗꯔ

ꯑꯥ

ꯑꯗꯨꯒ ꯑꯗꯨ ꯍꯥꯡꯕꯒꯤ ꯆꯥꯔꯖꯀ ꯂꯧꯒꯗ꯭ꯔꯥ ꯑꯣ

ꯑꯗꯣ ꯕ꯭ꯔꯗꯔ ꯍꯣꯏꯒꯤ ꯕꯦꯡꯁꯦ ꯂꯣꯟꯒꯗꯤ ꯀꯩꯅꯣ ꯇꯧꯕ꯭ꯔꯥ ꯑꯣ ꯑꯗꯣ ꯕ꯭ꯔꯗꯔ ꯂꯣꯟꯁꯦ ꯃꯦꯛꯁꯤꯃꯝꯗ ꯀꯌꯥꯃꯨꯛꯇꯤ ꯂꯧꯕ ꯌꯥꯕꯒꯤ ꯆꯥꯡ ꯂꯩꯒꯦ ꯑꯧ ꯑꯗꯣ ꯃꯣꯏꯁꯦ ꯊꯥꯗ ꯍꯨꯟꯗꯣꯏꯔꯥ ꯅꯠꯇ꯭ꯔ ꯆꯍꯤꯗ ꯍꯨꯟꯗꯣꯏꯔꯥ ꯑꯣ ꯑꯗꯨꯗꯤ ꯌꯥꯝ ꯐꯩꯅꯦ

ꯑꯣ ꯑꯗꯣ ꯎꯝ ꯑꯗꯣ ꯕ꯭ꯔꯗꯔꯒꯤ ꯕꯦꯡꯁꯦ ꯁꯟꯗꯦꯒꯨꯝꯕꯗꯤ ꯍꯥꯡꯕ꯭ꯔꯣ ꯑꯣ ꯑꯩꯁꯦ ꯍꯌꯦꯡ ꯑꯣ

ꯑꯗꯣ ꯕ꯭ꯔꯗꯔ ꯍꯣꯏꯒꯤ ꯕꯦꯡꯁꯦ ꯃꯤꯅꯗꯤ ꯁꯨꯝ ꯐꯩꯅꯁꯨ ꯍꯥꯏꯅꯩꯑꯕꯀꯣ

ꯎꯝ ꯎꯝ ꯍꯣꯏ ꯄꯥꯏꯕꯨꯗꯤ ꯄꯥꯏꯅꯩ ꯍꯣꯏ ꯕ꯭ꯔꯗꯔ ꯑꯗꯣ ꯑꯩ ꯀꯩꯅꯣ ꯇꯧꯔꯒ ꯂꯥꯛꯆꯔꯒ ꯌꯦꯡꯖꯔꯒꯦ ꯀꯩꯅꯣ ꯍꯥꯡꯕꯒꯤ ꯐꯤꯕꯝꯗꯣ ꯎꯝ ꯍꯣꯏ ꯊꯝꯃꯦ ꯊꯝꯃꯦ ꯑꯗꯨꯗꯤ